ꯂꯥꯈ ꯇꯔꯨꯛꯀ ꯂꯤꯁꯤꯡ ꯌꯥꯡꯈꯩꯃꯉꯥꯒ ꯆꯥꯝꯉꯥ ꯌꯥꯡꯈꯩꯃꯉꯥ ꯂꯥꯈ ꯃꯥꯄꯟꯒ ꯂꯤꯁꯤꯡ ꯍꯨꯝꯐꯨꯇꯔꯦꯠꯀ ꯆꯃꯥꯄꯟ ꯍꯨꯝꯐꯨꯇꯔꯦꯠ ꯂꯤꯁꯤꯡ ꯍꯨꯝꯗ꯭ꯔꯥꯇꯔꯨꯛꯀ ꯆꯇ꯭ꯔꯦꯠꯀ ꯍꯨꯝꯐꯨꯇꯔꯦꯠ ꯂꯥꯈ ꯃꯉꯥꯒ ꯂꯤꯁꯤꯡ ꯍꯨꯝꯐꯨꯃꯥꯄꯟ ꯆꯥꯝꯃꯔꯤ ꯅꯤꯐꯨꯃꯔꯤ ꯂꯥꯈ ꯑꯃ ꯂꯤꯁꯤꯡ ꯀꯨꯟꯇꯔꯨꯛ ꯆꯇ꯭ꯔꯦꯠ ꯌꯥꯡꯈꯩꯃꯥꯊꯣꯏ